ꯍꯜꯂꯣ

ꯎꯗꯕ ꯌꯥꯝ ꯀꯨꯏꯔꯦ ꯅꯨꯡꯉꯥꯏꯔꯤꯌꯦ

ꯍꯣꯏ ꯑꯟꯗ꯭ꯔꯣꯒꯤꯗꯣ

ꯆꯠꯂꯨꯁꯦ ꯀꯅꯥ ꯀꯅꯥ ꯆꯠꯁꯤꯒꯦ ꯑꯇꯩ ꯑꯩꯈꯣꯏ ꯄꯥꯔꯇꯤ ꯉꯩꯗꯨ ꯍꯥꯞꯁꯤꯔꯣ ꯑꯗꯨ ꯌꯥꯏꯌꯦ ꯑꯗꯨꯃꯥꯏꯅ ꯇꯧꯔ ꯆꯠꯁꯦ ꯀꯩꯅꯣꯁꯨ ꯑꯣꯏꯅ ꯇꯧꯔꯒ ꯑꯥ ꯑꯩꯈꯣꯏꯒꯤ ꯄꯥꯔꯇꯤꯉꯩꯁꯨ ꯄꯨꯟꯗꯕꯁꯨ ꯀꯨꯏꯔꯦ ꯑꯗꯨ ꯑꯝꯇꯪ ꯄꯨꯜꯂꯒ ꯀꯩꯅꯣꯁꯨ ꯇꯧꯁꯤꯔꯥꯕ ꯍꯥꯏꯗꯤ ꯑꯌꯨꯛꯇ ꯑꯗꯨꯝ ꯉꯟꯅ ꯆꯠꯂꯒ ꯄꯤꯛꯅꯤꯛꯀꯤ ꯇꯥꯏꯞꯇ ꯇꯧꯔ ꯃꯣꯏ ꯆꯥꯛ ꯊꯣꯡꯕꯝ ꯈꯣꯠꯐꯝꯒ ꯂꯩꯕꯅꯦꯕ ꯑꯗꯨ ꯇꯧꯔꯒ ꯑꯩꯈꯣꯏ ꯑꯥ ꯀꯩꯅꯣꯗꯤ ꯆꯥꯛꯇꯤ ꯌꯨꯝꯗꯒꯤ ꯑꯗꯨ ꯆꯥꯛꯀ ꯊꯣꯡ ꯂꯩꯕꯗꯨ ꯌꯥꯝ ꯀꯨꯏꯗꯅ ꯆꯥꯛꯇꯤ ꯊꯣꯡꯉ ꯄꯨꯔꯒ ꯑꯦꯟꯁꯥꯡꯅ ꯑꯗ ꯊꯣꯡꯉꯒ ꯇꯧꯁꯤꯔꯥ ꯌꯥꯔꯦꯗꯅ ꯑꯗꯨꯃꯥꯏꯅ ꯇꯧꯁꯦ ꯆꯥꯛꯇꯤ ꯑꯥꯗ ꯊꯣꯡ ꯂꯩꯕꯗꯨ ꯇꯜꯂꯤꯗꯅꯀꯣ ꯁꯤꯗꯒꯤ ꯊꯣꯡꯉꯒ ꯆꯥꯛꯇꯨꯗꯤ ꯈꯔ ꯄꯨꯔꯒ ꯑꯗꯒꯤ ꯕ꯭ꯔꯤꯛꯐꯥꯁ ꯀꯨꯝꯕ ꯑꯉꯥꯡꯉꯩ ꯀꯩꯅꯣ ꯇꯧꯅꯕ ꯈꯔ ꯄꯨꯔꯒ ꯑꯩꯈꯣꯏꯒꯤ ꯑꯦꯟꯁꯥꯡꯗꯨꯅ ꯑꯥꯗ ꯊꯣꯡꯉ ꯇꯧꯔꯁꯦ ꯑꯗꯨꯗꯤ ꯑꯇꯩ ꯍꯣꯏ ꯑꯗꯨꯗꯤ ꯅꯪ ꯆꯠꯁꯦ ꯑꯉꯥꯡꯉꯩ ꯁꯨꯇꯤ ꯂꯩꯕ ꯀꯩꯅꯣ ꯀꯥꯂꯦꯟ ꯁꯨꯇꯤ ꯍꯣꯏ ꯀꯥꯂꯦꯟ ꯁꯨꯇꯤ ꯊꯥꯔꯤꯉꯩꯗꯨꯗ ꯇꯧꯍꯧꯔꯁꯦ ꯑꯗꯨꯗꯤ ꯐꯔꯦ ꯌꯥꯝ ꯑꯗꯨꯅꯦ ꯑꯗꯨ ꯈꯔ ꯉꯜꯂꯗꯤ ꯑꯇꯩ ꯑꯇꯩ ꯑꯇꯣꯞ ꯑꯇꯣꯞꯄ ꯒꯥꯔꯗꯦꯟ ꯈꯔꯁꯨ ꯍꯥꯏꯖꯤꯟꯕ ꯅꯪꯏꯗꯅ ꯃꯅꯥꯛ ꯅꯛꯄꯗ ꯇꯧꯔꯁꯦ ꯑꯗꯨꯃꯥꯏꯅ ꯑꯗꯨꯗꯤ ꯑꯦꯟꯁꯥꯡꯗꯣ ꯀꯩꯅꯣꯒꯨꯝꯕ ꯑꯩꯈꯣꯏꯒꯤ ꯆꯤꯛꯀꯟꯅꯦ ꯑꯗꯒꯤ ꯉꯥꯁꯨ ꯆꯤꯀꯟ ꯆꯥꯗꯕ ꯃꯤꯁꯨ ꯌꯥꯎꯋꯦ ꯑꯩꯃꯛꯐꯥꯎ ꯑꯩꯁꯨ ꯆꯤꯛꯀꯟ ꯍꯦꯜꯂꯤ ꯑꯗꯨꯅ ꯉꯥ ꯈꯔ ꯑꯃ ꯇꯧꯔꯒ ꯑꯉꯥꯡꯉꯩꯗꯤ ꯉꯥꯒꯨꯝꯕ ꯄꯥꯝꯖꯗꯦꯗꯅꯀꯣ ꯉꯥ ꯌꯥꯝꯗꯕꯤ ꯏꯔꯣꯟꯕ ꯑꯃ ꯀꯝꯄꯜꯁꯔꯤ ꯑꯣꯏꯔꯦꯗꯅ ꯆꯝꯐꯨꯠ ꯑꯝꯒ ꯑꯗꯨꯒ ꯉꯥ ꯊꯣꯡꯕ ꯑꯝꯒ ꯌꯦꯟ ꯑꯝꯒ ꯇꯧꯔꯁꯦ ꯉꯥ ꯀꯩꯀꯩꯗꯨꯗꯤꯅꯦ ꯌꯦꯟ ꯑꯣ ꯍꯣꯏ ꯇꯧꯔꯁꯦ ꯑꯇꯩꯗꯨꯗꯤ ꯊꯣꯡꯉ ꯄꯨꯔꯛꯑꯁꯦꯕ ꯀꯅꯥ ꯀꯅꯥ ꯀꯔꯤ ꯀꯔꯤ ꯄꯣꯔꯛꯇꯣꯏꯅꯣꯗꯣ ꯍꯥꯏꯅꯔꯒ ꯍꯣꯏ ꯏꯔꯣꯟꯕꯗꯨ ꯑꯥꯗ ꯂꯣꯜꯂꯦꯗꯅ ꯀꯥꯝꯊꯣꯛꯑꯒ ꯂꯣꯏ ꯃꯄꯣꯠ ꯃꯆꯩꯗꯨ ꯄꯨꯔꯒ ꯆꯝꯐꯨꯠꯇꯨꯒ ꯑꯗꯨꯝ ꯂꯣꯏꯊꯣꯛꯑ ꯄꯨꯔꯦꯗꯅ ꯀꯣꯟꯁꯨ ꯌꯥꯝ ꯇꯤꯡꯉ ꯀꯩꯗꯧꯔꯨꯅꯤ ꯑꯗꯨꯗꯨꯅ ꯑꯗꯨꯗꯤ ꯂꯣꯏꯊꯣꯛꯑ ꯑꯗꯨꯝ ꯈꯪꯉꯣꯏ ꯈꯪꯉꯣꯏ ꯑꯗꯨ ꯑꯗꯨꯃꯥꯏꯅ ꯇꯧꯁꯦ ꯑꯗꯨꯗꯤ ꯑꯥꯗ ꯀꯩꯅꯣ ꯇꯧꯔꯒ ꯑꯗꯒꯤ ꯈꯔ ꯉꯜꯂꯗꯤ ꯑꯇꯩ ꯑꯇꯩꯁꯨ ꯈꯔ ꯀꯣꯏꯊꯣꯛꯑꯁꯨ ꯌꯥꯏ ꯀꯤꯍꯣꯝꯒꯤꯗꯨꯁꯨ ꯌꯥꯝ ꯐꯖꯩ ꯍꯥꯏꯅꯕꯅꯦ ꯑꯩꯗꯤ ꯑꯝꯇꯗꯤ ꯆꯠꯇ꯭ꯔꯤꯕ ꯑꯗꯣ ꯃꯣꯏ ꯑꯗꯨ ꯁꯤꯜꯂꯁꯦ ꯑꯗꯒꯤ ꯀꯤꯍꯣꯝꯁꯨ ꯈꯔ ꯂꯩꯔꯀ ꯌꯥꯔꯦ ꯑꯗꯒꯤ ꯄꯦꯟꯅꯁꯨ ꯆꯥꯔꯛ ꯌꯥꯔꯦ ꯂꯩꯔꯛꯄꯁꯨ ꯌꯥꯔꯦ ꯑꯗꯨꯒ ꯐꯣꯇꯣ ꯅꯨꯡꯗꯣ ꯅꯨꯡꯉꯥꯏꯅꯤꯍꯦ ꯄꯨꯟꯗꯕꯁꯨ ꯌꯥꯝ ꯀꯨꯏꯔꯦ ꯑꯗꯨꯒ ꯑꯇꯩ ꯄꯥꯔꯇꯤꯁꯨ ꯈꯔ ꯍꯥꯏꯔꯁꯦ ꯌꯥꯝ ꯌꯥꯝꯗ꯭ꯔꯁꯨ ꯑꯩꯈꯣꯏ ꯃꯔꯨ ꯑꯣꯏꯅ ꯑꯩꯈꯣꯏ ꯃꯔꯤ ꯃꯉꯥꯗꯨꯗꯤ ꯑꯗꯨꯝ ꯄꯨꯟꯁꯤ ꯍꯥꯏꯕ ꯑꯗꯨꯃꯥꯏꯅ ꯇꯧꯔꯒ ꯅꯨꯡꯉꯥꯏꯅꯤꯌꯦ ꯑꯗꯨꯗꯤ ꯈꯔ ꯊꯨꯅꯕꯨ ꯌꯧꯍꯟꯅꯤꯡꯉꯤꯅꯦ ꯑꯗꯨꯅꯦ ꯍꯧꯔꯕꯅꯤꯅ ꯌꯥꯔꯦ ꯌꯥꯔꯦ ꯑꯗꯨꯃꯥꯏꯅ ꯇꯧꯔꯁꯤ ꯑꯩ ꯃꯤ ꯃꯥꯒꯤ ꯃꯥꯏꯒꯤ ꯀꯥꯂꯦꯟ ꯁꯨꯇꯤ ꯍꯧꯖꯤꯛ ꯃꯥꯒꯤ ꯃꯥꯒꯤ ꯐꯦꯝꯂꯤ ꯀꯣꯏ ꯆꯠꯄ ꯈꯣꯠꯄ ꯃꯣꯏꯔꯥꯡ ꯂꯥꯏ ꯍꯔꯥꯎꯕ ꯍꯥꯏꯕꯅꯦ ꯑꯗꯨ ꯑꯃꯅꯦ ꯆꯠꯅꯩꯗꯅ ꯑꯗꯨꯝ ꯑꯗꯣ ꯑꯩꯈꯣꯏ ꯍꯥꯟꯅ ꯉꯟꯅ ꯐꯠ ꯆꯠꯊꯣꯛ ꯍꯧꯔꯗꯤ ꯃꯥꯒꯤ ꯃꯥꯒꯤ ꯆꯠꯅꯤꯡ ꯆꯠꯅꯤꯡꯕ ꯇꯧꯒꯦꯔꯥ ꯈꯣꯠꯀꯦꯔꯥ ꯌꯥꯔꯦꯗꯅ ꯑꯗꯨꯃꯥꯏꯅ ꯇꯧꯔꯁꯦ ꯑꯗꯨꯗꯤ ꯅꯨꯡꯉꯥꯏꯅꯤ ꯌꯥꯝꯅ ꯆꯉꯛꯁꯤ ꯆꯉꯛꯁꯤ ꯃꯥꯟꯅꯦ ꯃꯥꯟꯅꯦ ꯑꯦ ꯀꯤꯍꯣꯝꯕꯨꯗꯤ ꯆꯠꯄꯗ ꯑꯟꯗ꯭ꯔꯣꯒꯤꯗꯨꯗꯁꯨ ꯑꯗꯨꯝ ꯃꯣꯏ ꯑꯟꯗ꯭ꯔꯣꯒꯤ ꯀꯩꯅꯣꯁꯨ ꯆꯉꯛ ꯌꯥꯔꯦ ꯑꯟꯗ꯭ꯔꯣ ꯄꯥꯛꯀꯤꯡꯒꯤ ꯑꯟꯗ꯭ꯔꯣꯒꯤꯗꯨꯗꯁꯨ ꯆꯪ ꯌꯥꯔꯦ ꯃꯣꯏꯒꯤ ꯑꯗꯨꯁꯨ ꯍꯧꯖꯤꯛꯇꯤ ꯁꯨꯝ ꯅꯍꯥꯟ ꯋꯥꯏ ꯆꯠꯄ ꯋꯥꯅꯤ ꯍꯧꯖꯤꯛꯇꯤ ꯑꯍꯣꯡꯕ ꯌꯥꯝ ꯂꯩꯔꯦ ꯍꯥꯏꯕꯅꯦꯕ ꯑꯗꯨꯁꯨ ꯁꯨꯝ ꯃꯇꯝ ꯃꯇꯝꯒꯤ ꯆꯍꯤꯁꯨ ꯀꯨꯏꯔꯛꯑꯃꯤꯅ ꯑꯗꯨꯁꯨ ꯑꯗꯨꯝ ꯆꯪ ꯌꯥꯔꯦ ꯃꯅꯥꯛ ꯅꯛꯄꯗ ꯑꯗꯒꯤ ꯑꯗꯥꯏꯗ ꯂꯝꯕꯤꯗ ꯂꯩꯔꯝꯕ ꯐꯥꯎꯗꯣꯛ ꯐꯥꯎꯖꯤꯟ ꯇꯧꯔꯒ ꯑꯗꯨꯝ ꯑꯔꯩꯕ ꯈꯔꯁꯤ ꯑꯗꯨꯝ ꯆꯠꯂꯁꯨ ꯌꯥꯏꯗ ꯉꯟꯕꯨ ꯉꯜꯂꯗꯤ ꯏꯅꯪꯗ ꯅꯪꯏꯁꯦ ꯈ꯭ꯋꯥꯏ ꯃꯔꯨ ꯑꯣꯏꯅ ꯑꯥ ꯈ꯭ꯋꯥꯏ ꯃꯔꯨ ꯑꯣꯏꯅ ꯉꯥꯏꯅꯕꯤ ꯇꯧꯕꯗꯣ ꯑꯗꯨꯗꯤ ꯇꯜꯂꯦꯕ ꯏꯁꯥꯅ ꯈꯪꯅ ꯃꯇꯝ ꯆꯞ ꯆꯥꯅ ꯍꯥꯏꯅꯔꯒ ꯇꯧꯕꯤꯗꯣ ꯇꯧꯁꯦꯕ ꯉꯟꯅ ꯆꯠꯂꯤꯉꯩ ꯉꯟꯗꯣꯏꯅꯦ ꯑꯩꯈꯣꯏꯗꯁꯨ ꯅꯨꯡꯉꯥꯏꯗꯣꯏꯅꯤꯗꯅ ꯑꯗꯒꯤ ꯁꯥꯒ ꯁꯥꯒꯠꯂꯛꯑ ꯀꯥꯟꯗ ꯁꯥꯏꯟ ꯇꯧꯍꯟꯁꯦ ꯇꯧꯔꯁꯦꯕ ꯑꯗꯒꯤ ꯑꯩꯈꯣꯏꯒꯤ ꯃꯥ ꯐꯤꯛꯁꯇ ꯌꯧꯔꯛꯇꯕ ꯃꯤꯗꯣ ꯀꯩꯅꯣꯝ ꯀꯣꯡꯍꯟꯕꯤ ꯇꯧꯔꯁꯦ ꯑꯆꯪꯕ ꯍꯩ ꯃꯍꯤ ꯈꯪꯗꯦ ꯑꯃ ꯈꯪꯗꯦ ꯂꯝꯕꯤꯗ ꯆꯪꯕ ꯄꯨꯊꯣꯛꯀꯗꯝꯅꯤ ꯍꯥꯏꯔꯁꯤ ꯑꯗꯣꯏꯗꯤ ꯀꯤꯗꯅ ꯂꯣꯏ ꯂꯥꯛꯅꯔꯅꯤ ꯉꯟꯇ ꯉꯟꯇ ꯑꯗꯨꯃꯥꯏꯅ ꯇꯧꯁꯦ ꯑꯗꯨ ꯄꯩꯁꯥꯗꯤ ꯀꯃꯥꯏꯅ ꯇꯧꯁꯤꯒꯦ ꯀꯌꯥꯃꯨꯛ ꯈꯥꯏꯅꯅꯤ ꯀꯃꯥꯏꯅ ꯇꯧꯅꯤ ꯈꯔꯗꯤ ꯀꯩꯅꯣ ꯍꯣꯏ ꯒꯥꯔꯤꯗꯤ ꯏꯁꯥ ꯏꯁꯥꯒꯤ ꯒꯥꯔꯤꯗ ꯂꯥꯛꯅꯗꯣꯏꯔꯥ ꯀꯃꯥꯏꯅ ꯇꯧꯗꯣꯏꯅꯣ ꯑꯗꯨꯝ ꯏꯁꯥ ꯏꯁꯥꯒꯤ ꯒꯥꯔꯤ ꯂꯩꯅꯕꯅꯤꯅ ꯏꯁꯥ ꯏꯁꯥꯅ ꯐꯅꯤꯗ ꯑꯗꯨꯒ ꯑꯥ ꯈꯔ ꯑꯗꯨꯝ ꯃꯤ ꯑꯋꯥꯠ ꯑꯄꯥ ꯍꯦꯟꯇꯣꯛ ꯍꯦꯟꯖꯤꯟ ꯇꯧꯕꯗꯨꯅ ꯑꯃꯗ ꯑꯃ ꯍꯥꯞꯆꯤꯟꯅꯔꯁꯨꯀꯣ ꯑꯗꯨꯝ ꯀꯩꯅꯣ ꯑꯣꯏꯖꯗꯣꯏꯅꯤꯗꯅ ꯑꯩꯈꯣꯏꯁꯨ ꯑꯩꯈꯣꯏ ꯐꯦꯝꯂꯤ ꯃꯔꯤ ꯂꯥꯛꯄꯗ ꯑꯗꯨꯝ ꯆꯥꯟꯅꯖꯗꯣꯏꯅꯤ ꯀꯩꯅꯣ ꯑꯣꯏꯗꯣꯏꯅꯦ ꯌꯥꯤꯗꯅ ꯑꯗꯨꯃꯥꯏꯅ ꯇꯧꯁꯦ ꯑꯗꯨꯗꯤ ꯑꯗ ꯈꯔ ꯃꯥꯏꯗꯨ ꯈꯔ ꯆꯤꯜꯂꯤ ꯅꯣꯏꯗꯨꯅ ꯈꯔ ꯃꯤ ꯌꯥꯝꯗꯅꯤꯅ ꯈꯔ ꯀꯣꯝꯃꯤ ꯍꯥꯏꯔꯁꯨ ꯇꯧꯔꯁꯦꯕ ꯑꯗꯨꯃꯥꯏꯅ ꯑꯗꯨꯅ ꯐꯔꯦꯕ ꯍꯣꯏ ꯍꯣꯏ ꯍꯣꯏ ꯑꯩ ꯑꯣꯏꯅ ꯑꯩ ꯍꯥꯏꯒ꯭ꯔꯒꯦ ꯂꯣꯏꯃꯛ ꯑꯗꯨꯃꯥꯏꯅ ꯐꯥꯎꯅꯔꯁꯦ ꯑꯗꯨꯗꯤ ꯑꯥ ꯍꯣꯏ ꯍꯣꯏ ꯍꯣꯏ ꯑꯥ ꯑꯥ ꯍꯣꯏ ꯍꯣꯏ ꯅꯤꯄꯥꯟꯗꯨ ꯈꯔꯕꯨ ꯊꯦꯡꯉꯤꯝꯅꯤ ꯍꯣꯏ ꯑꯗꯨꯝ ꯑꯗꯨ ꯑꯣꯏꯁꯨ ꯉꯥꯏꯅꯔꯤꯉꯩꯗ ꯆꯞ ꯆꯥꯗꯣꯏꯅꯦ ꯑꯗꯒꯤ ꯍꯧꯔꯁꯤ ꯐꯔꯦ ꯐꯔꯦ ꯊꯝꯃꯦ ꯊꯝꯃꯦ